ꯊꯧꯕꯥꯜ ꯗꯤꯁꯇ꯭ꯔꯤꯛꯇ ꯀ꯭ꯂꯥꯏꯃꯦꯠꯇꯤ ꯌꯥꯝꯅ ꯃꯥꯏꯜ ꯑꯣꯏ ꯌꯥꯝꯅꯁꯨ ꯏꯪꯕ ꯑꯣꯏꯗꯦ ꯌꯥꯝꯅꯁꯨ ꯁꯥꯕ ꯑꯣꯏꯗꯦ ꯃꯃꯥꯡ ꯆꯍꯤꯗ ꯑꯃꯨꯔꯛ ꯏꯆꯥꯎ ꯊꯣꯛꯄꯗꯤ ꯌꯥꯎꯈ꯭ꯔꯦ ꯑꯗꯨꯕꯨ ꯂꯩꯀꯪ ꯊꯣꯛꯄ ꯏꯆꯥꯎ ꯊꯣꯛꯄꯕꯨꯗꯤ ꯌꯥꯎꯈ꯭ꯔꯦ ꯑꯗꯣꯏꯁꯨ ꯌꯥꯝꯅ ꯍꯥꯔ꯭ꯁ ꯑꯣꯏꯅ ꯊꯣꯛꯄꯃꯛꯇꯤ ꯅꯠꯆꯗꯦ